ꯑꯩꯒꯤ ꯂꯩꯀꯣꯜꯗ ꯑꯩꯅ ꯊꯥꯈꯤꯕ ꯎ ꯄꯥꯝꯕꯤꯁꯤꯡ ꯂꯩ ꯄꯥꯝꯕꯤꯁꯤꯡꯁꯦ ꯃꯥꯅ ꯃꯇꯝ ꯈꯔ ꯂꯩꯔꯒ ꯍꯥꯏꯔꯤꯕ ꯄꯥꯝꯕꯤꯁꯤꯡꯁꯤꯗꯒꯤ ꯃꯥꯒꯤ ꯃꯇꯝ ꯌꯧꯔꯛꯄꯗꯒꯤ ꯃꯄꯨꯡ ꯃꯔꯩ ꯐꯥꯔꯛꯄꯗꯒꯤ ꯂꯩꯁꯥꯠ ꯇꯝꯃꯛꯄ ꯃꯍꯩ ꯌꯥꯜꯂꯛꯄꯁꯦ ꯎꯕꯗ ꯑꯩꯅ ꯃꯇꯝꯗꯨꯗ ꯂꯩꯗꯨꯗ ꯄꯥꯝꯕꯤꯗꯨꯅ ꯄꯤꯛꯂꯤꯉꯩꯗꯒꯤ ꯆꯥꯎꯔꯛꯐꯧ ꯆꯥꯎꯔꯛ ꯄꯗ ꯑꯩꯅ ꯋꯥꯅ ꯍꯣꯠꯅꯈꯤꯕ ꯑꯩꯅ ꯃꯗꯨꯗ ꯃꯇꯝ ꯀꯌꯥ ꯆꯪꯈꯤꯕ ꯋꯥꯈꯤꯕꯗꯣ ꯍꯥꯏꯔꯤꯕ ꯄꯥꯝꯕꯤꯗꯨꯅ ꯃꯍꯩ ꯌꯥꯜꯂꯛꯄ ꯎꯕꯗ ꯑꯩ ꯂꯣꯏꯅ ꯀꯥꯎꯊꯣꯛꯈꯤ ꯑꯗꯨꯒ ꯍꯥꯏꯔꯤꯕꯗꯨ ꯎꯔꯒ ꯊꯃꯣꯏꯗ ꯄꯦꯟꯊꯣꯛꯄ ꯅꯨꯡꯉꯥꯏꯖꯕ ꯐꯥꯎꯋꯤ ꯑꯩꯅ ꯐꯅ ꯑꯋꯥꯕ ꯀꯌꯥ ꯂꯩꯔꯨꯕ ꯇꯥꯔꯒꯁꯨ ꯍꯥꯏꯔꯤꯕ ꯃꯍꯩ ꯌꯥꯜꯂꯛꯄ ꯎꯔꯛꯄꯗ ꯏꯁꯥꯗ ꯄꯨꯛꯅꯤꯡꯗ ꯅꯨꯡꯉꯥꯏꯕ ꯐꯥꯎꯋꯤ ꯏꯁꯥꯗ ꯅꯨꯡꯉꯥꯏꯇꯕ ꯐꯥꯎꯔꯝꯃꯁꯨ ꯂꯣꯏꯅ ꯀꯥꯎꯊꯣꯛꯏ ꯑꯗꯨꯒ ꯏꯁꯥꯗꯣ ꯐ꯭ꯔꯦꯁ ꯑꯣꯏꯍꯜꯂꯤ ꯑꯗꯨꯒ ꯑꯩꯈꯣꯏꯅ ꯁꯤ ꯊꯥꯕꯁꯦ ꯑꯩꯉꯣꯟꯗ ꯀꯥꯟꯅꯕ ꯈꯛ ꯑꯣꯏꯗ꯭ꯔꯦ ꯃꯁꯦ ꯑꯩꯈꯣꯏꯒꯤ ꯏꯟꯚꯥꯏꯔꯣꯟꯃꯦꯟꯗꯁꯨ ꯑꯀꯣꯏꯕꯗꯁꯨ ꯌꯥꯝ ꯀꯥꯟꯅꯕ ꯄꯤꯔꯦ ꯃꯔꯝꯗꯤ ꯃꯥꯅ ꯅꯨꯡꯁꯤꯠ ꯅꯨꯡꯁꯥ ꯁꯦꯡꯍꯟꯕꯗꯁꯨ ꯃꯇꯦꯡ ꯄꯥꯡꯉꯦ ꯑꯗꯨꯒ ꯑꯩꯈꯣꯏꯒꯤ ꯁꯥꯈ꯭ꯔꯕ ꯀꯥꯂꯦꯟꯒꯤ ꯅꯨꯡꯁꯥꯒꯤ ꯃꯩꯁꯥꯁꯦ ꯃꯈꯣꯡꯗꯨꯗ ꯐꯝꯃꯒ ꯑꯩꯅ ꯄꯥꯜꯂꯤꯕ ꯃꯍꯩꯗꯨ ꯆꯥꯔꯒ ꯂꯩꯕ ꯃꯇꯝꯗ ꯑꯗꯨꯛꯀꯤ ꯃꯇꯤꯛ ꯏꯁꯥꯗ ꯌꯥꯝ ꯅꯨꯡꯉꯥꯏꯖꯕ ꯄꯦꯟꯕ ꯍꯥꯏꯕꯗꯨ ꯌꯥꯝ ꯐꯥꯎꯔꯦ ꯑꯗꯨꯅ ꯎ ꯊꯥꯕꯁꯦ ꯑꯩꯈꯣꯏ ꯌꯥꯔꯤꯕꯃꯈꯩ ꯑꯩꯈꯣꯏꯅ ꯑꯍꯥꯡꯕ ꯖꯒꯥꯗ ꯂꯩꯀꯣꯜꯃꯛ ꯅꯠꯇ꯭ꯔꯒꯁꯨ ꯑꯩꯈꯣꯏꯒꯤ ꯂꯝꯕꯤꯒꯤ ꯅꯥꯀꯟ ꯅꯥꯀꯟꯗ ꯊꯥꯕꯁꯦ ꯊꯥꯕꯁꯦ ꯌꯥꯝ ꯀꯥꯟꯅꯔꯦ ꯑꯩꯈꯣꯏꯒꯤ ꯃꯍꯩꯁꯨ ꯆꯥꯔꯦ ꯑꯗꯨ ꯎꯒꯤ ꯎꯈꯥ ꯃꯥꯒꯤ ꯎꯔꯨꯝꯁꯨ ꯐꯪꯉꯦ ꯂꯣꯏꯅ ꯂꯣꯏꯅꯅ ꯃꯥꯅ ꯑꯩꯈꯣꯏꯒꯤ ꯏꯟꯚꯥꯏꯔꯣꯟꯃꯦꯟꯗ ꯑꯀꯣꯏꯕꯗ ꯅꯨꯡꯁꯤꯠ ꯁꯦꯡꯍꯟꯕꯗꯁꯨ ꯃꯇꯦꯡ ꯄꯥꯡꯉꯤ ꯑꯗꯨꯒ ꯅꯣꯡ ꯆꯨꯕꯗꯁꯨ ꯃꯇꯦꯡ ꯄꯥꯡꯉꯤ ꯂꯝꯕꯤꯗ ꯂꯥꯛꯄ ꯎꯐꯨꯜ ꯋꯥꯏꯐꯨꯜ ꯑꯃꯣꯠ ꯑꯀꯥꯏꯁꯨ ꯎ ꯄꯥꯝꯕꯤꯁꯤꯅ ꯐꯥꯖꯜꯂꯤ ꯑꯗꯨꯅ ꯎꯆꯦꯛ ꯋꯌꯥ ꯀꯌꯥꯒꯤꯁꯨ ꯆꯥꯛꯇꯥꯐꯝ ꯂꯩꯐꯝ ꯃꯌꯨꯝ ꯃꯌꯨꯝꯁꯨ ꯎ ꯋꯥꯁꯤꯗ ꯄꯤꯕꯤꯗꯣꯏꯅꯤ ꯑꯗꯨꯅ ꯎ ꯋꯥ ꯊꯥꯕꯁꯦ ꯑꯩꯈꯣꯏꯒꯤ ꯃꯤꯑꯣꯏꯕꯈꯛ ꯅꯠꯇꯦ ꯍꯥꯏꯅ ꯂꯩꯔꯤꯕ ꯖꯤꯕ ꯄꯥꯟꯕ ꯈꯨꯗꯤꯡꯃꯛ ꯇꯁꯨ ꯂꯣꯏꯅ ꯀꯥꯟꯅꯕ ꯄꯤꯔꯦ